ꯑꯩꯍꯥꯛꯅ ꯈꯟꯖꯕꯗ ꯏꯝꯐꯥꯜ ꯋꯦꯁ ꯖꯤꯂꯥꯗ ꯄꯥꯡꯊꯣꯛꯈꯤꯕ ꯈ꯭ꯋꯥꯏꯗꯒꯤ ꯃꯔꯨꯑꯣꯏꯅ ꯑꯩꯈꯣꯏꯗ ꯀꯥꯟꯅꯕꯁꯨ ꯄꯤꯈꯤꯕ ꯄ꯭ꯔꯣꯖꯦꯛ ꯍꯥꯏꯔꯒꯗꯤ ꯑꯩꯈꯣꯏꯒꯤ ꯅꯝꯕꯨꯜ ꯔꯤꯕꯔ ꯄ꯭ꯔꯣꯖꯦꯛꯁꯤꯅ ꯃꯔꯨꯅꯤ ꯅꯝꯕꯨꯜ ꯔꯤꯕꯔ ꯄ꯭ꯂꯣꯠ ꯄ꯭ꯔꯣꯖꯦꯛꯁꯤꯅ ꯃꯔꯝ ꯑꯣꯏꯔꯀꯥꯟꯗ ꯑꯩꯈꯣꯏꯒꯤ ꯒꯕꯔꯃꯦꯟꯁꯤꯅ ꯅꯝꯕꯨꯜ ꯔꯤꯕꯔꯒꯤ ꯃꯇꯥꯏ ꯃꯇꯥꯏꯗ ꯂꯩꯔꯤꯕ ꯌꯨꯝ ꯀꯌꯥ ꯑꯃꯁꯨ ꯇꯛꯊꯣꯛꯈꯤꯕ ꯇꯛꯊꯣꯛꯄꯗ ꯂꯣꯏꯅꯅ ꯃꯣꯏꯅ ꯄꯨꯊꯣꯔꯛꯄ ꯐꯠꯇ ꯍꯥꯎꯗꯤ ꯀꯌꯥ ꯑꯃꯁꯨ ꯁꯦꯡꯗꯣꯛꯈꯤ ꯃꯁꯤꯅ ꯃꯔꯝ ꯑꯣꯏꯔꯀꯥꯟ ꯅꯝꯕꯨꯜ ꯔꯤꯕꯔ ꯑꯁꯤꯗꯒꯤ ꯊꯣꯛꯂꯛꯈꯤꯕ ꯃꯅꯝ ꯅꯝꯊꯤꯕ ꯑꯃꯣꯠꯄ ꯀꯌꯥ ꯑꯃꯁꯨ ꯐꯍꯟꯈꯤ ꯑꯗꯨꯕꯨ ꯍꯥꯏꯔꯤꯕ ꯄꯣꯠ ꯑꯁꯤ ꯍꯥꯏꯔꯤꯕ ꯄꯣꯠ ꯑꯁꯤ ꯀꯣꯟꯅꯗꯦ ꯒꯣꯔꯃꯦꯟꯅ ꯄꯥꯏꯈꯠꯂꯛꯂꯤꯕ ꯊꯕꯛ ꯑꯁꯤ ꯀꯣꯟꯅꯗꯦ ꯑꯗꯨꯅ ꯃꯔꯝ ꯑꯣꯏꯔꯀꯥꯟꯗ ꯑꯁꯤꯗ ꯑꯁꯤꯒꯨꯝꯕ ꯄꯣꯠꯁꯦ ꯀꯥ ꯍꯦꯟꯅ ꯏꯐ ꯍꯦꯟꯅ ꯍꯦꯟꯅ ꯇꯧꯕꯤꯅꯕꯁꯨ ꯒꯣꯔꯃꯦꯟꯠꯇ ꯍꯥꯏꯖꯅꯤꯡꯏ